ꯆꯠꯊꯣꯛ ꯆꯠꯁꯤꯟꯗ ꯕꯣꯂꯨꯟꯇꯔꯤꯡ ꯇꯧꯕ ꯍꯥꯏꯕꯁꯦ ꯌꯥꯝꯅ ꯀꯥꯟꯅꯕ ꯑꯃꯁꯨꯡ ꯑꯃ ꯑꯣꯏꯅ ꯈꯜꯂꯤ ꯃꯔꯝꯗꯤ ꯅꯪꯅ ꯈꯪꯗꯕ ꯃꯌꯥꯝꯁꯨ ꯈꯪꯕ ꯉꯝꯃꯤ ꯑꯃꯁꯨꯡ ꯅꯪꯅ ꯄꯥꯕ꯭ꯂꯤꯛꯇ ꯄꯤꯕ ꯍꯩꯕꯒꯤ ꯑꯗꯨꯒꯤ ꯃꯇꯦꯡ ꯃꯇꯨꯡ ꯏꯟꯅ ꯏꯁꯣꯔꯅꯁꯨ ꯅꯪꯅ ꯍꯦꯟꯅ ꯕꯣꯔ ꯄꯤꯕ ꯉꯝꯃꯤ ꯗ ꯃꯣꯔ ꯌꯨ ꯒꯤꯞ ꯗ ꯃꯣꯔ ꯌꯨ ꯔꯤꯁꯤꯞ ꯍꯥꯏꯕ ꯑꯃꯁꯨ ꯂꯩꯌꯦ ꯑꯗꯨꯅ ꯅꯪꯅ ꯄꯤꯔꯤꯃꯈꯩ ꯅꯪꯁꯨ ꯍꯦꯟꯅ ꯐꯪꯉꯤ ꯑꯐꯕ ꯇꯧꯕ ꯍꯥꯏꯕꯁꯤ ꯀꯩꯗꯧꯉꯩꯗꯁꯨ ꯐꯠꯇꯕ ꯐꯪꯕ ꯍꯥꯏꯕꯁꯤꯗꯤ ꯑꯣꯏꯊꯣꯛꯇꯕꯅꯤ ꯑꯗꯨꯅ ꯑꯐꯕ ꯑꯃꯁꯨꯡ ꯃꯤꯒꯤꯗꯃꯛ ꯀꯠꯊꯣꯛꯄ ꯃꯤꯒꯤꯗꯃꯛꯇ ꯍꯦꯜꯞ ꯇꯧꯕ ꯅꯪꯅ ꯆꯠꯊꯣꯛ ꯆꯠꯁꯤꯟ ꯇꯧꯕꯀꯥꯟꯗꯁꯨ ꯎꯕꯀꯥꯟꯗꯁꯨ ꯃꯤ ꯑꯃꯕꯨ ꯑꯋꯥꯕ ꯍꯦꯛꯇ ꯎꯕꯀꯥꯟꯗ ꯃꯇꯦꯡ ꯄꯥꯡꯕꯤꯕ ꯁꯦꯜꯅ ꯑꯣꯏꯔꯣ ꯑꯦꯝꯄꯦꯊꯤꯅ ꯑꯣꯏꯔꯣ ꯅꯪꯕꯨ ꯍꯦꯟꯅ ꯄꯨꯛꯅꯤꯡ ꯅꯨꯡꯁꯤꯕ ꯑꯗꯨꯒꯨꯝꯕ ꯄꯨꯛꯅꯤꯡ ꯂꯩꯕ ꯑꯗꯨꯒꯨꯝꯕ ꯍꯥꯏꯕꯁꯦ ꯇꯥꯡꯈ꯭ꯔꯕ ꯃꯤꯑꯣꯏ ꯑꯃꯗ ꯂꯩꯕ ꯀ꯭ꯋꯥꯂꯤꯇꯤ ꯑꯃꯅꯤ ꯑꯗꯨꯅ ꯅꯍꯥꯛꯅ ꯑꯁꯤꯅ ꯃꯇꯦꯡ ꯄꯥꯡꯕ ꯑꯃꯁꯨꯡ ꯃꯤ ꯑꯃꯒꯤ ꯄ꯭ꯔꯖꯥꯒꯤ ꯃꯇꯦꯡ ꯄꯥꯡꯕ ꯉꯝꯕ ꯍꯥꯏꯕꯁꯤ ꯑꯩꯍꯥꯛꯀꯤꯗꯤ ꯌꯥꯝꯅ ꯄꯥꯝꯕ ꯑꯃꯁꯨꯡ ꯔꯤꯕꯔꯇꯤꯡ ꯑꯣꯏꯅ ꯈꯜꯂꯤ ꯃꯔꯝꯗꯤ ꯑꯁꯤꯅ ꯍꯦꯟꯅ ꯑꯦꯛꯁꯄꯔꯤꯌꯦꯟꯁ ꯑꯃꯁꯨꯡ ꯀ꯭ꯋꯥꯂꯤꯇꯤ ꯍꯦꯟꯅ ꯄꯤ ꯑꯃꯁꯨꯡ ꯄꯔꯁꯅꯦꯂꯤꯇꯤ ꯍꯦꯟꯅ ꯗꯦꯕꯦꯂꯞ ꯇꯧꯍꯜꯂꯤ ꯑꯃꯔꯣꯝ ꯗꯤꯐꯔꯦꯟ ꯑꯦꯁꯄꯦꯛꯇꯁꯨ ꯌꯦꯡꯕ ꯀꯥꯟꯗ ꯍꯦꯟꯅ ꯐꯕꯗꯨ ꯑꯣꯏꯍꯜꯂꯤ ꯑꯁꯤꯒꯤ ꯃꯔꯝ ꯑꯣꯏꯗꯨꯅ ꯆꯠꯊꯣꯛ ꯆꯠꯁꯤꯟꯗ ꯕꯣꯂꯨꯟꯇꯔꯤꯡ ꯇꯧꯕ ꯍꯥꯏꯕꯁꯦ ꯑꯩꯗꯤ ꯌꯥꯝꯅ ꯄꯥꯝꯖꯩ ꯑꯃꯁꯨꯡ ꯃꯊꯪ ꯃꯊꯪ ꯇꯝꯖꯅꯤꯡꯉꯥꯏ ꯑꯣꯏꯕꯒꯤ ꯃꯤ ꯑꯅꯧ ꯑꯅꯧꯕ ꯎꯟꯅꯕ ꯑꯁꯤꯒꯨꯝꯕꯁꯨ ꯑꯩꯒꯤ ꯑꯄꯥꯝꯕ ꯑꯃ ꯑꯣꯏꯈꯤ